ꯑꯩꯒꯤ ꯈ꯭ꯋꯥꯏꯗꯒꯤ ꯆꯥꯎꯅ ꯃꯥꯏ ꯄꯥꯛꯄ ꯑꯁꯤ ꯕꯦꯗꯃꯤꯟꯇꯟ ꯁꯥꯟꯅꯕ ꯑꯃꯗꯤ ꯂꯥꯏꯔꯤꯛ ꯇꯝꯕꯗꯅꯤ ꯂꯥꯏꯔꯤꯛ ꯇꯝꯕ ꯑꯁꯤꯗꯁꯨ ꯑꯩꯒꯤ ꯆꯥꯎꯅ ꯃꯇꯝ ꯈꯔꯒꯤ ꯃꯃꯥꯡꯗꯗꯤ ꯈꯨꯗꯣꯡ ꯆꯥꯗꯕ ꯅꯪꯈꯤ ꯑꯗꯨꯕꯨ ꯃꯇꯝ ꯈꯔꯒꯤ ꯃꯇꯨꯡꯗ ꯑꯃꯨꯛ ꯈꯨꯗꯣꯡ ꯆꯥꯕ ꯑꯗꯨ ꯐꯪꯗ꯭ꯔꯦ ꯑꯗꯨꯒ ꯑꯩ ꯕꯦꯗꯃꯤꯟꯇꯟ ꯁꯥꯟꯅꯕ ꯑꯁꯤꯅ ꯂꯥꯏꯔꯤꯛ ꯇꯝꯂꯤꯉꯩ ꯃꯇꯝꯗꯗꯤ ꯄꯤꯛꯂꯤꯉꯩꯗꯗꯤ ꯁꯥꯟꯅꯕ ꯍꯥꯏꯕꯁꯤ ꯀꯌꯥ ꯈꯨꯗꯣꯡ ꯆꯥꯗꯦ ꯂꯥꯏꯔꯤꯛ ꯇꯝꯕ ꯑꯣꯏꯕꯅꯤꯅ ꯂꯥꯏꯔꯤꯛ ꯑꯃꯨꯛ ꯁ꯭ꯀꯨꯜ ꯑꯃꯨꯛ ꯆꯠꯅꯕ ꯍꯣꯠꯅꯩ ꯁꯥꯟꯅꯔꯤꯉꯩꯒꯤ ꯑꯃꯨꯛ ꯁꯥꯟꯅꯕꯒꯤ ꯃꯇꯝ ꯑꯃꯨꯛ ꯀꯥꯏꯊꯣꯛꯅꯕꯅꯦ ꯑꯗꯨꯅ ꯑꯩꯉꯣꯟꯗ ꯈꯨꯗꯣꯡ ꯆꯥꯗꯕ ꯀꯌꯥ ꯂꯩ ꯑꯗꯨꯕꯨ ꯍꯧꯖꯤꯛꯇꯤ ꯑꯩ ꯂꯥꯏꯔꯤꯛ ꯂꯥꯏꯁꯨ ꯇꯝꯕ ꯂꯣꯏꯔꯕꯅꯤꯅ ꯈꯨꯗꯣꯡ ꯁꯥꯟꯅꯕ ꯑꯁꯤꯁꯨ ꯌꯥꯝ ꯋꯦꯜ ꯑꯣꯏꯅ ꯁꯥꯟꯅꯔꯦ ꯑꯗꯨꯒ ꯁꯥꯟꯅꯕ ꯁꯥꯟꯅꯔꯛꯄ ꯑꯁꯤꯗ ꯌꯥꯝ ꯋꯥꯅ ꯑꯩ ꯍꯣꯠꯅꯔꯛꯈꯤ ꯌꯥꯝ ꯋꯥꯅ ꯍꯣꯠꯅꯔꯛꯄ ꯃꯔꯝꯅ ꯍꯧꯖꯤꯛꯇꯤ ꯁ꯭ꯇꯦꯠꯀꯤ ꯑꯃꯗꯤ ꯗꯤꯁꯇ꯭ꯔꯤꯛꯀꯤ ꯒꯣꯜ ꯃꯦꯗꯜ ꯂꯧꯕ ꯉꯝꯖꯔꯦ ꯃꯇꯝꯗꯨꯗ ꯑꯩ ꯍꯣꯠꯅꯔꯛꯄꯅ ꯑꯩ ꯍꯧꯖꯤꯛ ꯒꯣꯜ ꯃꯦꯗꯜ ꯂꯧꯕ ꯉꯝꯖꯕꯅꯤ ꯑꯩꯒꯤ ꯕꯦꯗꯃꯤꯟꯇꯟ ꯑꯁꯤ ꯍꯥꯟꯅꯗꯒꯤ ꯄꯤꯛꯂꯤꯉꯩꯗꯒꯤ ꯍꯧꯅ ꯐꯦꯕꯣꯔꯥꯏꯠ ꯑꯣꯏꯅ ꯄꯥꯝꯖꯔꯛꯈꯤ ꯑꯗꯨꯕꯨ ꯍꯧꯖꯤꯛ ꯏꯁꯥꯅꯁꯨ ꯑꯗꯨꯝ ꯄꯥꯝꯖꯕꯒꯤ ꯃꯇꯨꯡ ꯏꯟꯅ ꯑꯩꯒꯤ ꯅꯤꯡꯕ ꯑꯗꯨ ꯊꯨꯡꯖꯔꯦ ꯌꯥꯝ ꯅꯨꯡꯉꯥꯏꯖꯔꯦ